ꯑꯗꯨꯒ ꯍꯥꯟꯅ ꯁꯤꯖꯤꯟꯅꯈꯤꯕ ꯄꯣꯠꯁꯤꯡ ꯑꯁꯤꯁꯨ ꯑꯩꯈꯣꯏꯅ ꯍꯜꯂꯒ ꯌꯥꯔꯤ ꯃꯈꯩꯗꯤ ꯍꯜꯂꯒ ꯁꯤꯖꯤꯟꯅꯕ ꯑꯅꯧꯕ ꯄꯣꯠꯁꯤꯡ ꯑꯃꯨꯛ ꯍꯜꯂꯒ ꯁꯤꯖꯤꯟꯅꯔꯤꯕ ꯄꯣꯠꯁꯤꯡꯁꯤꯅ ꯑꯅꯧꯕ ꯄꯣꯠ ꯑꯃꯨꯛ ꯁꯥꯔꯒ ꯑꯗꯨꯒ ꯁꯤꯖꯤꯟꯅꯕ ꯁꯤꯡ ꯑꯁꯤꯁꯨ ꯌꯥꯝꯅ ꯗꯔꯀꯥꯔ ꯑꯣꯏꯑꯕ ꯑꯅꯤ ꯁꯨꯕꯁꯤꯗꯅ ꯑꯩꯈꯣꯏꯅ ꯏꯅꯔꯖꯤ ꯏꯅꯔꯖꯤꯁꯦ ꯑꯩꯈꯣꯏ ꯃꯩ ꯅꯨꯡ ꯃꯩ ꯁꯤꯡ ꯑꯁꯦ ꯑꯩꯈꯣꯏꯗ ꯍꯤꯡꯕꯗ ꯌꯥꯝ ꯃꯔꯨ ꯑꯣꯏ ꯑꯗꯨꯅ ꯑꯩꯈꯣꯏꯅ ꯌꯨꯝꯗꯒꯤ ꯃꯄꯥꯟ ꯊꯣꯛꯂꯛꯄ ꯃꯇꯝꯁꯤꯗ ꯑꯩꯈꯣꯏ ꯌꯨꯝꯗ ꯊꯥꯜꯂꯝꯂꯤꯕ ꯃꯩꯁꯤꯡ ꯑꯁꯤꯁꯨ ꯃꯨꯊꯠꯄ ꯑꯗꯨꯒ ꯍꯥꯟꯅꯒꯤ ꯅꯍꯥꯟꯋꯥꯏꯒꯤ ꯕ꯭ꯂꯕ ꯑꯉꯥꯡꯕ ꯁꯤꯖꯤꯟꯅꯔꯝꯕ ꯃꯩꯁꯤꯡ ꯑꯗꯨ ꯑꯗꯨꯒꯤ ꯃꯍꯨꯠꯇ ꯍꯧꯖꯤꯛ ꯑꯅꯧꯕ ꯊꯣꯛꯂꯛꯄ ꯑꯦꯜ ꯏ ꯗꯤ ꯃꯩꯁꯤꯡ ꯑꯁꯤꯅ ꯑꯃꯨꯛ ꯃꯍꯨꯠ ꯁꯤꯟꯖꯤꯟꯕ ꯑꯗꯨ ꯌꯥꯔꯤ ꯃꯈꯩꯗꯤ ꯑꯩꯈꯣꯏꯅ ꯉꯝꯂꯤ ꯃꯈꯩꯗꯤ ꯑꯩꯈꯣꯏꯅ

ꯄꯨꯈ꯭ꯔꯤ ꯇꯨꯔꯦꯜ ꯄꯥꯠ ꯂꯩꯔꯤ ꯃꯈꯩꯁꯤꯁꯨ ꯂꯨꯅ ꯅꯥꯟꯅ ꯊꯝꯕ ꯑꯗꯨꯒ ꯌꯥꯔꯤ ꯃꯈꯩ ꯅꯣꯡꯒꯤ ꯇꯥꯔꯛꯄ ꯏꯁꯤꯡ ꯁꯤꯡꯁꯤꯁꯨ ꯑꯩꯈꯣꯏꯅ ꯇꯦꯡꯀꯤ ꯑꯆꯧꯕ ꯁꯦꯝꯂꯒ ꯏꯁꯤꯡ ꯅꯣꯡꯒꯤ ꯏꯁꯤꯡ ꯇꯨꯡꯁꯤꯟꯅꯕ ꯔꯤꯖꯥꯔꯕꯔ ꯑꯃ ꯁꯦꯝꯕ ꯑꯗꯨꯒ ꯏꯁꯤꯡ ꯂꯩꯇꯕ ꯃꯇꯝ ꯏꯁꯤꯡ ꯐꯪꯗꯕ ꯃꯇꯝꯁꯤꯗ ꯑꯩꯈꯣꯏꯅ ꯁꯤꯖꯤꯟꯅꯕ ꯌꯥꯝꯅ ꯗꯔꯀꯥꯔ ꯑꯣꯏꯑꯦꯕ ꯑꯗꯒꯤ ꯑꯍꯨꯝꯁꯨꯕ ꯁꯤꯗꯅ ꯑꯩꯈꯣꯏꯅ ꯁ꯭ꯀꯨꯜ ꯀꯣꯂꯦꯖꯁꯤꯡꯁꯤꯗ ꯑꯀꯣꯏꯕꯒꯤ ꯐꯤꯕꯝꯁꯤꯒꯤ ꯃꯔꯝꯁꯤꯗ ꯃꯤꯁꯤꯡꯁꯤꯗ ꯒ꯭ꯌꯥꯟ ꯇꯥꯍꯟꯕ ꯑꯗꯒꯤ ꯂꯥꯏꯔꯤꯛ ꯂꯥꯏꯁꯨ ꯇꯝꯍꯟꯕ ꯁꯤ ꯌꯥꯝ ꯗꯔꯀꯥꯔ ꯑꯣꯏꯑꯦꯕ ꯑꯗꯩ ꯑꯍꯨꯝ ꯁꯨꯕ ꯁꯤꯗꯅ ꯒꯣꯔꯃꯦꯟꯗꯒꯤ ꯁꯥꯏ꯭ꯗꯇꯒꯤ ꯁꯔꯀꯥꯔꯒꯤ ꯁꯥꯏ꯭ꯗꯇꯒꯤ ꯑꯩꯈꯣꯏꯅ ꯂꯣ ꯑꯃ ꯁꯦꯝꯕ ꯑꯩꯈꯣꯏꯒꯤ ꯎ ꯋꯥ ꯀꯛꯊꯛꯄ ꯁꯥ ꯎꯆꯦꯛ ꯍꯥꯠꯄ ꯁꯤꯡ ꯑꯁꯤꯗ ꯑꯁꯤꯗ ꯆꯩꯔꯥꯛ ꯄꯤꯕ ꯌꯥꯕ ꯃꯇꯨꯡ ꯇꯧꯗꯅꯕ ꯑꯗꯩ ꯑꯀꯣꯏꯕꯩ ꯐꯤꯕꯝꯁꯤ ꯂꯨꯅ ꯅꯥꯟꯅ ꯑꯁꯪꯕ ꯃꯌꯥꯝ ꯑꯃ ꯊꯝꯅꯅꯕ ꯑꯩꯈꯣꯏꯅ ꯁꯤꯒꯤ ꯂꯣꯁꯤ ꯌꯥꯝꯅ ꯆꯦꯛꯁꯤꯟꯅ ꯐꯣꯂꯣ ꯏꯜꯍꯟꯕ ꯑꯃ ꯃꯊꯧ ꯇꯥꯏꯑꯕ ꯃꯁꯤꯅ ꯏꯜꯂ ꯀꯥꯟꯁꯤꯗ ꯃꯤꯁꯤꯡ ꯑꯁꯤꯅ ꯆꯩꯔꯥꯛ ꯄꯤꯕ ꯇꯥꯔꯗꯤ ꯃꯣꯏꯅ ꯁꯥ ꯎꯆꯦꯛ ꯍꯥꯠꯂꯤꯕ ꯈꯣꯠꯂꯤꯕ ꯃꯌꯥꯝ ꯑꯁꯤꯁꯨ ꯀꯟꯇ꯭ꯔꯣꯜ ꯇꯧꯕ ꯉꯝꯒꯅꯦꯕ ꯑꯗꯒꯤ ꯑꯅꯤ ꯁꯨꯕꯁꯤꯗꯅ ꯇꯨꯔꯤꯁ ꯁꯤꯡꯅ ꯇꯨꯔꯤꯁ ꯁꯤꯡꯁꯦ ꯀꯣꯏꯔꯛꯄ ꯁꯤꯡꯁꯤꯅ ꯃꯣꯏꯅꯁꯨ ꯉꯁꯥꯏꯒꯤ ꯑꯩꯈꯣꯏꯒꯤ ꯏꯟꯕꯥꯏꯔꯣꯟꯃꯦꯟ ꯒꯤ ꯄꯥꯠ ꯇꯨꯔꯦꯟ ꯑꯃꯁꯨꯡ ꯆꯤꯡꯁꯤꯡ ꯑꯁꯤꯁꯨ ꯃꯈꯣꯏꯅ ꯃꯣꯠꯁꯤꯜꯍꯜꯂꯤ ꯃꯈꯣꯏꯅ ꯑꯌꯦꯠ ꯑꯀꯥꯏ ꯌꯥꯝ ꯄꯤꯑꯦꯕ ꯑꯗꯨꯝ ꯈꯨꯗꯝ ꯑꯣꯏꯅ ꯁꯨꯝ ꯍꯥꯏꯔꯕꯗ ꯑꯩꯈꯣꯏ ꯇꯨꯔꯤꯖꯝ ꯇꯨꯔꯤꯁꯀꯤ ꯇꯨꯔꯤꯖꯝ ꯂꯥꯛꯅꯕ ꯃꯐꯝ ꯑꯃ ꯁꯦꯝꯒꯠꯄꯗ ꯆꯤꯡ ꯀꯣꯛꯊꯣꯛꯄ ꯎ ꯋꯥ ꯌꯥꯟꯊꯠꯄ ꯎꯆꯦꯛ ꯋꯥꯌꯥ ꯂꯩꯔꯝꯕ ꯍꯥꯟꯅꯒꯤ ꯂꯩꯔꯝꯕ ꯃꯣꯏꯒꯤ ꯃꯌꯨꯝꯁꯤꯡ ꯑꯗꯨꯕꯨ ꯊꯨꯒꯥꯏꯔꯒ ꯇꯨꯔꯤꯁ ꯁꯤꯡ ꯂꯥꯛꯅꯕ ꯇꯨꯔꯤꯖꯝꯒꯤ ꯃꯐꯝ ꯑꯃ ꯁꯦꯝꯒꯠꯅꯕ ꯑꯩꯈꯣꯏꯅ ꯕꯤꯜꯗꯤꯡ ꯑꯗꯒꯤ ꯑꯗꯒꯤ ꯍꯣꯇꯦꯜ ꯆꯥꯅ ꯊꯛꯅꯕ ꯌꯣꯟꯐꯝ ꯑꯗꯨꯒꯨꯝꯕ ꯃꯌꯥꯝ ꯑꯃ ꯁꯦꯝꯒꯠꯂꯦꯕ ꯁꯤꯗꯁꯨ ꯅꯠꯇꯅ ꯇꯨꯔꯤꯁ ꯁꯤꯡꯅ ꯀꯥꯆꯤꯟ ꯀꯣꯏꯌꯥ ꯀꯣꯏꯔꯛꯄ ꯃꯇꯝꯁꯤꯗ ꯀꯣꯏꯔꯛꯄ ꯃꯇꯝꯁꯤꯗ ꯃꯈꯣꯏꯅ ꯆꯥꯔꯝ ꯊꯛꯂꯝꯕꯒꯤ ꯕꯣꯇꯜ ꯑꯗꯒꯤ ꯑꯆꯥꯄꯣꯠꯀꯤ ꯃꯀꯨ ꯁꯤꯒꯨꯝꯕ ꯃꯌꯥꯝꯁꯤꯁꯨ ꯍꯨꯟꯗꯣꯛꯄꯁꯤꯅ ꯑꯩꯈꯣꯏꯅ ꯇꯨꯔꯤꯖꯝ ꯑꯁꯤꯅ ꯑꯩꯈꯣꯏꯒꯤ ꯑꯀꯣꯏꯕꯁꯤꯗ ꯇꯨꯔꯦꯟ ꯄꯥꯠ ꯇꯨꯔꯦꯟ ꯁꯤꯡꯁꯤꯗ ꯑꯀꯣꯏꯕꯁꯤꯗ ꯌꯥꯝꯅ ꯀꯥꯏꯍꯜꯂꯦꯕ ꯑꯀꯥꯏꯕ ꯊꯣꯛꯍꯜꯂꯦꯕ